ꯍꯜꯂꯣ ꯁꯤ ꯁꯨꯝꯇꯤꯒꯤ ꯁꯨꯝꯄꯤ ꯑꯣꯏꯕꯤꯔꯕꯣ ꯑꯥ ꯑꯩꯁꯦ ꯅꯪꯒꯤ ꯅ꯭ꯌꯨꯇ꯭ꯔꯤꯁꯟꯅꯔꯤꯁꯇꯨꯅꯦ

ꯑꯗꯨ ꯅꯪ ꯑꯣ ꯑꯗꯨ ꯅꯪ ꯑꯣ ꯑꯗꯨꯗꯤ ꯅꯪꯁꯦ ꯍꯦꯟꯖꯤꯟꯈ꯭ꯔꯦ ꯑꯗꯨꯒ ꯅꯪ ꯀꯔꯤ ꯆꯥꯕ ꯊꯛꯄꯗꯨ ꯀꯃꯥꯏꯅ ꯀꯔꯤ ꯀꯔꯤ ꯆꯥꯕ꯭ꯔꯥ ꯏꯔꯣ ꯑꯗꯨꯗꯤ ꯑꯥ ꯑꯊꯨꯝꯕ ꯆꯥꯕ ꯍꯥꯏꯁꯦ ꯆꯥꯛꯀꯨꯝꯕꯗꯤ ꯑꯗꯨꯗꯤ ꯑꯗꯨꯗꯤ ꯁꯣꯏꯔꯦ ꯅꯪꯒꯤ ꯑꯗꯨꯃꯥꯏꯅ ꯆꯥꯔꯗꯤ ꯑꯣ ꯏꯟꯁꯨꯂꯤꯟꯒꯨꯝꯕ ꯀꯥꯞꯄ꯭ꯔꯣ ꯅꯪ ꯍꯤꯗꯥꯛꯇꯨ ꯆꯥꯡ ꯅꯥꯏꯅ ꯆꯥꯔꯤꯕ꯭ꯔꯣ ꯑꯣ ꯑꯗꯨꯗꯤ ꯅꯪꯁꯦ ꯈꯣꯡ ꯈꯨꯠ ꯀꯨꯝꯕ ꯄꯣꯝꯂꯗꯤ ꯏꯟꯁꯨꯂꯤꯟꯒꯨꯝꯕ ꯀꯥꯞꯇ꯭ꯔꯗꯤ ꯌꯥꯒꯗꯧ ꯃꯥꯟꯗ꯭ꯔꯦ ꯑꯗꯣ ꯅꯪ ꯑꯣ ꯃꯟ ꯃꯟ ꯑꯃ ꯍꯣꯜ ꯃꯟꯗꯨ ꯃꯟ ꯑꯃꯗꯨ ꯑꯗꯨꯝ ꯀꯥꯞꯈ꯭ꯔꯕꯅꯤꯅ ꯐꯒꯅꯤ ꯑꯗꯨꯒ ꯆꯥꯕ ꯊꯛꯄꯗꯨ ꯀꯩꯅꯣ ꯀꯦꯕꯦꯖ ꯀꯨꯝꯕꯁꯦ ꯌꯥꯝ ꯆꯥꯗꯕ ꯎꯝ ꯃꯥꯏꯔꯦꯟꯒꯨꯝꯕꯁꯨ ꯆꯥꯕ ꯌꯥꯔꯔꯣꯏ ꯊꯥꯎꯒꯨꯝꯕꯁꯨ ꯌꯥꯝ ꯆꯥꯒꯅꯨ ꯑꯗꯨꯒ ꯆꯥꯛꯇꯤ ꯀꯃꯥꯏꯅ ꯆꯥꯔꯤꯒꯦ ꯆꯥꯛꯁꯦ ꯑꯩꯈꯣꯏ ꯅꯣꯔꯃꯦꯜ ꯆꯥꯛ ꯑꯗꯨꯝ ꯆꯥꯕ꯭ꯔꯥ ꯑꯣ ꯆꯥꯒꯨꯝꯕꯁꯨ ꯎꯝ ꯆꯥꯒꯨꯝꯕꯁꯨ ꯇꯧꯕꯅꯤ ꯑꯗꯨꯒ ꯏꯁꯄꯦꯛꯇꯗꯤ ꯆꯤꯀꯟꯒꯤ ꯏꯁꯀꯤꯟꯒꯨꯝꯕ ꯑꯣꯛꯁꯥꯒꯤ ꯏꯁꯀꯤꯟꯒꯨꯝꯕꯗꯤ ꯌꯥꯝ ꯆꯥꯒꯅꯨ ꯑꯗꯨꯅ ꯍꯦꯟꯒꯠꯄꯅꯤ ꯁꯨꯒꯔ ꯂꯩꯕꯁꯦꯀꯣ ꯎꯝ ꯑꯗꯨꯗꯨꯒ ꯒ꯭ꯂꯨꯀꯣꯁ ꯂꯦꯕꯦꯜꯗꯨ ꯎꯝ

ꯑꯧ ꯑꯧ ꯑꯌꯨꯛ ꯑꯌꯨꯛꯇ ꯀꯩꯅꯣ ꯏꯁꯄꯤꯅꯥꯁꯀ ꯀꯩꯅꯣ ꯑꯗꯨ ꯀꯔꯤ ꯍꯥꯏꯔꯦ ꯎꯝ ꯏꯁꯄꯤꯅꯁꯅꯦ ꯕꯤꯠꯔꯨꯠꯅꯦ ꯑꯥ ꯏꯁꯄꯤꯅꯁꯀꯥ ꯕꯤꯠꯔꯨꯠꯇꯣ ꯑꯗꯨꯝ ꯃꯈꯣꯏꯒꯤ ꯖꯨꯁꯇꯣ ꯑꯗꯨꯝ ꯊꯛꯄ ꯌꯥꯒꯅꯤ ꯁꯦꯝꯂꯒ ꯍꯣꯏ ꯕ꯭ꯂꯦꯟ ꯇꯧꯔꯒ ꯒ꯭ꯔꯥꯏꯟꯗꯔꯗ ꯎꯝ ꯃꯍꯤꯗꯣ ꯑꯗꯨꯝ ꯊꯛꯑꯣ ꯑꯗꯨꯒ ꯀꯦꯔꯣꯠꯇꯨꯃꯁꯨ ꯆꯥꯕ ꯐꯩꯗ ꯑꯌꯨꯛꯁꯦ ꯍꯣꯏ ꯑꯦꯝꯇꯤ ꯏꯁꯇꯣꯃꯥꯁꯇ ꯊꯛꯄꯅ ꯐꯒꯅꯤ ꯕ꯭ꯔꯦꯛꯐꯥꯁ ꯀꯨꯝꯕ ꯂꯧꯗ꯭ꯔꯤꯉꯩꯗꯀꯣ ꯑꯌꯨꯛꯇ ꯏꯁꯤꯡꯒꯨꯝꯕ ꯊꯛꯄ ꯂꯣꯏꯔꯒ ꯑꯗꯨꯃꯥꯏꯅ ꯊꯛꯄꯅ ꯐꯒꯅꯤ ꯑꯗꯨꯒ ꯁꯥꯒꯨꯝꯕ ꯆꯥꯕꯁꯦ ꯐꯖꯅ ꯃꯦꯟꯇꯦꯟ ꯇꯧꯑꯣ ꯆꯥꯛ ꯀꯨꯝꯕꯁꯦ ꯌꯥꯝ ꯌꯥꯝ ꯆꯥꯔꯣꯏꯗꯧꯕꯅꯤ ꯑꯦꯛꯁꯔꯁꯥꯏꯁꯁꯨ ꯐꯖꯅ ꯇꯧꯔꯒ ꯎꯝ ꯀꯩꯅꯣ ꯍꯨꯃꯥꯡꯒꯨꯝꯕ ꯊꯣꯍꯟꯒꯗꯕꯅꯤ ꯅꯠꯇ꯭ꯔꯗꯤ ꯗꯥꯏꯕꯦꯇꯤꯁ ꯁꯤꯗꯤꯀꯣ ꯌꯥꯝ ꯂꯨꯕ ꯂꯥꯏꯅꯥꯅꯦꯕ ꯂꯥꯏꯁꯨ ꯌꯥꯝ ꯂꯥꯏꯌꯦ ꯂꯨꯁꯨ ꯌꯥꯝ ꯂꯨꯕ ꯂꯥꯏꯅꯥꯅꯤ ꯑꯗꯨꯒꯤ ꯏꯁꯥ ꯏꯊꯟꯇꯥ ꯑꯗꯨꯝ ꯈꯪꯅ ꯇꯧꯖꯕ ꯇꯥꯔꯦ ꯑꯗꯨꯗꯤ ꯁꯦꯠ ꯎꯝ ꯎꯝ ꯑꯣ ꯍꯣꯏ ꯍꯣꯏ ꯑꯗꯨꯗꯤ ꯊꯝꯂꯒꯦꯀꯣ